ꯑꯩꯍꯥꯛꯀꯤ ꯑꯍꯥꯟꯕ ꯐꯣꯟ ꯍꯥꯏꯔꯒꯗꯤ ꯁꯦꯝꯁꯪꯅꯤ ꯑꯗꯨꯒ ꯃꯇꯝꯗꯨꯒ ꯍꯧꯖꯤꯀꯤ ꯁ꯭ꯃꯥꯠ ꯐꯣꯟꯁꯤꯡꯒꯤ ꯇꯦꯛꯅꯣꯂꯣꯖꯤ ꯀꯔꯝꯅ ꯍꯣꯡ ꯍꯥꯏꯗꯤ ꯌꯥꯝ ꯊꯤꯅ ꯈꯦꯠꯅꯔꯦ ꯍꯥꯏꯗꯤ ꯃꯇꯝꯗꯨꯗꯗꯤ ꯁ꯭ꯀ꯭ꯔꯤꯟꯖꯨ ꯄꯤꯛꯇ꯭ꯔꯨ ꯄꯤꯛꯑꯦ ꯑꯗꯨꯒ ꯍꯧꯖꯤꯛꯀꯤ ꯇꯦꯛꯅꯣꯂꯣꯖꯤ ꯍꯥꯏꯔꯗꯤ ꯐꯨꯜ ꯁ꯭ꯀ꯭ꯔꯤꯟ ꯑꯣꯏꯔꯦ ꯐꯨꯜ ꯇꯁ ꯑꯣꯏꯔꯦ ꯍꯥꯟꯅꯗꯤ ꯀꯤ ꯄꯦꯠ ꯑꯣꯏꯔꯝꯃꯤ ꯍꯧꯖꯤꯛꯅ ꯑꯃꯨꯛ ꯇꯁ ꯑꯦꯟ ꯇꯁ ꯑꯣꯏꯔꯦ ꯑꯗꯨꯛꯀꯤ ꯃꯇꯤꯛ ꯈꯦꯠꯅꯕ ꯂꯩꯔꯦ ꯍꯥꯏ ꯇꯥꯔꯦ